ꯁꯥꯟꯅ ꯈꯣꯠꯅꯕ ꯑꯁꯤ ꯃꯈꯣꯏꯒꯤ ꯄꯨꯟꯁꯤ ꯁꯤꯟꯐꯝ ꯑꯣꯏꯅ ꯂꯧꯔꯤꯕ ꯀꯅꯥꯒꯨꯝꯕ ꯑꯃꯕꯨ ꯑꯗꯣꯝꯅ ꯈꯪꯕꯤꯕ꯭ꯔꯥ ꯃꯍꯩꯔꯣꯏꯁꯤꯡꯅ ꯁ꯭ꯀꯨꯜꯁꯤꯡꯒꯤ ꯁꯥꯟꯅ ꯈꯣꯠꯅꯕꯗ ꯁꯔꯨꯛ ꯌꯥꯎꯕ꯭ꯔꯥ ꯍꯣꯏ ꯃꯤꯌꯥꯝꯅ ꯁꯥꯟꯅꯕ ꯏꯁꯄꯣꯔꯠꯁꯇ ꯊꯕꯛꯀꯤ ꯑꯣꯏꯅ ꯆꯠꯄ ꯂꯩꯌꯦ ꯈꯨꯗꯝ ꯑꯣꯏꯅ ꯄ꯭ꯔꯣꯐꯦꯁꯟꯅꯦꯜ ꯆꯠꯄ ꯐꯨꯠꯕꯣꯜ ꯏꯟꯇꯔꯅꯦꯁꯅꯦꯜ ꯏꯁꯇꯥꯔꯁꯒꯨꯝꯕ ꯂꯤꯌꯣꯅꯦꯜ ꯃꯦꯁꯤ ꯔꯣꯅꯥꯜꯗꯣꯈꯣꯏ ꯑꯗꯨꯒ ꯕꯥꯁꯀꯦꯠꯕꯣꯜ ꯁꯥꯟꯅꯕ ꯏꯁꯇꯥꯔꯁꯤꯡ ꯂꯨꯀꯥ ꯗꯦꯟꯖꯤꯁ ꯁ꯭ꯇꯤꯐꯦꯟ ꯒꯔꯋꯤ ꯖꯥꯃꯔꯣꯟꯈꯣꯏ ꯑꯇꯩ ꯑꯇꯩ ꯏꯁꯄꯣꯔꯠꯁꯇꯁꯨ ꯃꯤ ꯌꯥꯝ ꯂꯩꯕꯅꯤ ꯀ꯭ꯔꯤꯀꯦꯠꯇ ꯆꯠꯄ ꯇꯦꯟꯅꯤꯁꯀꯨꯝꯕ ꯏꯁꯄꯣꯔꯠꯁꯀꯤ ꯃꯦꯗꯤꯁꯤꯟ ꯃꯣꯕꯥꯏꯜ ꯒꯦꯝꯁꯀꯤ ꯑꯣꯏꯅꯁꯨ ꯑꯦꯊꯂꯤꯛ ꯄ꯭ꯔꯣꯐꯦꯁꯅꯦꯜ ꯑꯣꯏꯅ ꯂꯩꯕꯅꯤ ꯑꯗꯨꯒ ꯑꯇꯩꯗ ꯁꯥꯟꯅꯕ ꯃꯤ ꯑꯣꯏꯔꯁꯨ ꯀꯣꯆꯤꯡ ꯇꯧꯕ ꯀꯣꯆ ꯃꯦꯅꯦꯖ ꯇꯧꯅꯕ ꯃꯤ ꯏꯁꯄꯣꯔꯠꯁꯀꯤꯗ ꯖꯔꯅꯦꯂꯤꯖꯝ ꯇꯧꯕ ꯃꯤ ꯌꯥꯝ ꯂꯩꯌꯦ ꯑꯗꯨꯃꯥꯏꯅ ꯆꯠꯄ ꯃꯤ ꯃꯌꯥꯝꯁꯦ ꯄꯩꯁꯥꯁꯨ ꯌꯥꯝ ꯐꯪꯕꯅꯤ ꯁꯦꯂꯤꯕ꯭ꯔꯤꯇꯤꯒꯤ ꯑꯣꯏꯅ ꯐꯦꯟꯁ ꯌꯥꯝ ꯂꯩꯕꯅꯤ ꯃꯣꯏꯗꯤ ꯈ꯭ꯋꯥꯏꯗꯒꯤ ꯅꯨꯡꯉꯥꯏꯕ ꯑꯃ ꯑꯣꯏꯌꯦ ꯑꯩꯈꯣꯏꯒꯤ ꯈꯨꯜꯗꯁꯨ ꯃꯤ ꯇꯦꯂꯦꯟ

ꯀꯦꯝꯄꯤꯡꯒꯨꯝꯕ ꯄꯤꯕꯒꯤ ꯔꯤꯀ꯭ꯔꯨꯠ ꯇꯧꯕ ꯉꯝꯃꯦ ꯂꯥꯏꯔꯤꯛ ꯇꯝꯕ ꯁꯥꯇ꯭ꯔꯁꯤꯡꯁꯨ ꯁꯥꯟꯅꯕ ꯏꯁꯄꯣꯔꯠꯁꯀꯤ ꯑꯦꯅ꯭ꯌꯨꯑꯦꯜ ꯃꯤꯠꯀꯨꯝꯕ ꯍꯧꯈꯤꯕꯅꯤ ꯑꯗꯨꯗ ꯍꯥꯎꯁ ꯍꯥꯎꯁ ꯑꯣꯏꯅ ꯀꯝꯄꯤꯇꯤꯁꯟ ꯇꯥꯟꯅꯩꯌꯦ ꯑꯗꯨꯅ ꯑꯩꯈꯣꯏ ꯈꯨꯜꯒꯤ ꯁꯥꯏꯠ ꯗꯗꯤ ꯃꯤ ꯂꯣꯏꯅꯃꯛ ꯄꯤꯁꯐꯨꯜ ꯑꯣꯏꯌꯦ ꯑꯍꯟꯁꯤꯡꯅꯁꯨ ꯔꯦꯁꯄꯦꯛ ꯗꯤꯁꯤꯄ꯭ꯂꯤꯟꯒꯨꯝꯕ ꯇꯥꯛꯄꯤꯌꯦ ꯑꯃꯁꯨꯡ ꯏꯁꯄꯣꯔꯠꯁꯃꯦꯟꯁꯤꯞꯀ ꯀꯃꯥꯏꯅ ꯁꯤꯁꯦ ꯁꯣꯂꯨꯁꯟ ꯄꯨꯔꯛꯀꯦ ꯍꯥꯏꯕ ꯏꯝꯄ꯭ꯂꯤꯃꯦꯟ ꯇꯧꯕꯅꯤ ꯑꯁꯤꯒꯨꯝꯕ ꯏꯁꯇꯦꯞꯁ ꯃꯌꯥꯝꯗꯨꯅ ꯑꯩꯈꯣꯏ ꯖꯥꯒꯗ ꯒꯥꯏꯠꯂꯥꯏꯟ ꯑꯃ ꯑꯣꯏꯅ ꯂꯩꯌꯦ